ꯑꯩꯅ ꯂꯝ ꯀꯣꯏꯕ ꯆꯠꯄ ꯍꯥꯏꯔꯒꯗꯤ ꯑꯩꯒꯤ ꯗꯔꯖꯤꯂꯤꯡ ꯍꯥꯏꯕ ꯃꯐꯝꯁꯤꯗ ꯌꯥꯝꯅ ꯆꯠꯅꯤꯡꯉꯦ ꯀꯔꯤꯒꯤꯅꯣ ꯍꯥꯏꯕꯗ ꯃꯐꯝꯗꯨꯒꯤ ꯀ꯭ꯂꯥꯏꯃꯦꯠ ꯃꯈꯣꯏ ꯂꯩꯔꯤꯕ ꯃꯑꯣꯡ ꯃꯇꯧ ꯂꯤꯕꯤꯡ ꯁ꯭ꯇꯥꯏꯜ ꯂꯤꯕꯤꯡ ꯁ꯭ꯇꯦꯟꯗꯔ꯭ꯗ ꯑꯗꯨꯒꯨꯝꯕꯁꯨ ꯌꯥꯝꯅ ꯌꯦꯡꯅꯤꯡꯉꯦ ꯑꯗꯨꯒꯤ ꯃꯊꯛꯇ ꯃꯣꯏꯒꯤ ꯁꯤꯅꯔꯤ ꯁꯤꯅꯔꯤꯁꯨ ꯌꯥꯝ ꯐꯖꯕ ꯌꯥꯝꯅ ꯅꯨꯡꯁꯤꯕ ꯄꯣꯠ ꯑꯃ ꯑꯣꯏꯌꯦ ꯃꯐꯝꯗꯨꯒꯤ ꯐꯣꯇꯣꯗꯤ ꯎꯔꯒ ꯃꯐꯝꯗꯨꯗꯗꯤ ꯆꯠꯄꯗꯤ ꯐꯪꯗ꯭ꯔꯤꯕ ꯑꯣꯏꯕꯅꯤꯅ ꯑꯩ ꯌꯥꯝꯅ ꯆꯠꯅꯤꯡꯉꯦ ꯃꯈꯣꯏꯒꯤ ꯂꯩꯔꯤꯕ ꯐꯤꯖꯦꯠ ꯆꯥꯛꯆꯥ ꯑꯃꯁꯨꯡ ꯃꯈꯣꯏꯅ ꯍꯤꯡꯂꯤꯕ ꯃꯈꯣꯏꯅ ꯂꯦꯜꯂꯤꯕ ꯄꯨꯟꯁꯤꯗꯨꯁꯨ ꯑꯃꯨꯛꯇꯪ ꯎꯅꯤꯡꯉꯦ ꯀꯔꯤꯅꯣ ꯍꯥꯏꯕꯗ ꯃꯐꯝꯗꯨ ꯌꯥꯝꯅ ꯅꯨꯡꯉꯥꯏꯕ ꯌꯦꯡꯕꯗ ꯌꯥꯝꯅ ꯅꯨꯡꯉꯥꯏꯕ ꯃꯐꯝ ꯑꯣꯏꯕ ꯃꯥꯜꯂꯦ ꯍꯥꯏꯅ ꯈꯜꯂꯦ ꯎꯕꯗꯤ ꯎꯗꯕ ꯐꯣꯇꯣꯗꯗꯤ ꯎꯕ ꯑꯗꯨꯅ ꯑꯩꯒꯤ ꯐꯦꯃꯤꯂꯤꯒ ꯃꯇꯝ ꯈꯔꯇ ꯑꯣꯏꯔꯁꯨ ꯆꯠꯂꯒ ꯑꯗꯨꯗ ꯁ꯭ꯄꯦꯟ ꯇꯧꯔꯨꯕ ꯍꯟꯗꯛꯀꯤ ꯁꯝꯃꯔ ꯕꯦꯀꯦꯁꯟꯁꯤꯗ ꯑꯩꯈꯣꯏꯒꯤ ꯑꯉꯥꯡꯁꯤꯡꯒꯤ ꯁꯨꯇꯤ ꯂꯩꯕꯅꯤꯅ ꯑꯗꯨꯗ ꯑꯩꯁꯤ ꯑꯃꯨꯛꯇꯪ ꯆꯠꯁꯤꯔꯥ ꯍꯥꯏꯅ ꯄ꯭ꯂꯥꯟ ꯇꯧꯔꯤꯌꯦ ꯀꯔꯤꯒꯤꯅꯣ ꯍꯥꯏꯔꯕꯗꯤ ꯑꯩꯈꯣꯏꯒꯤ ꯃꯐꯝ ꯑꯁꯤꯒ ꯑꯗꯨꯒꯤ ꯃꯐꯝ ꯑꯗꯨꯒ ꯃꯤꯗꯒꯤ ꯆꯥꯕꯗꯒꯤ ꯐꯤ ꯁꯦꯠꯄꯗꯒꯤ ꯂꯣꯏꯅꯃꯛ ꯁꯤꯅꯔꯤ ꯂꯩꯔꯤꯕ ꯃꯑꯣꯡ ꯃꯇꯧ ꯂꯣꯏꯅꯃꯛ ꯈꯦꯠꯅꯕ꯭ꯔꯥ ꯍꯥꯏꯅ ꯈꯜꯂꯦ ꯑꯩꯅꯗꯤ ꯐꯣꯇꯣ ꯈꯛꯇꯗ ꯎꯕꯅꯦ ꯁꯤꯅꯔꯤꯁꯨ ꯌꯥꯝ ꯐꯖ ꯐꯖꯕ ꯂꯩ ꯁꯥꯠꯄ ꯆꯤꯡ ꯂꯩꯕ ꯎꯟꯒ ꯂꯩꯕ ꯑꯗꯨꯒꯨꯝꯕ ꯄꯣꯠꯇꯨ ꯑꯩꯅ ꯌꯥꯝꯅ ꯃꯤꯠꯁꯤꯅ ꯑꯃꯨꯛꯇꯪ ꯑꯣꯏꯔꯁꯨ ꯌꯦꯡꯅꯤꯡꯉꯦ ꯑꯩꯒꯤ ꯄꯨꯟꯁꯤꯗ ꯑꯇꯩ ꯑꯇꯩꯗ ꯆꯠꯇ꯭ꯔꯁꯨ ꯗꯥꯔꯖꯤꯂꯤꯡ ꯍꯥꯏꯕꯁꯦ ꯑꯩ ꯀꯣꯏꯕ ꯌꯥꯝꯅ ꯄꯥꯝꯃꯦ ꯑꯗꯨꯅ ꯑꯩꯒꯤ ꯐꯦꯃꯤꯂꯤꯒ ꯄꯨꯜꯂꯒ ꯑꯩ ꯍꯟꯗꯛ ꯁꯨꯇꯤ ꯂꯩꯕꯁꯤꯗ ꯆꯠꯀꯦ ꯍꯥꯏꯅ ꯈꯜꯂꯤꯌꯦ